ꯃꯔꯤ ꯆꯠꯄ ꯄꯥꯝꯕꯤꯁꯤꯡꯗꯤ ꯊꯨꯅ ꯊꯨꯅ ꯃꯔꯨ ꯄꯥꯜꯂꯦ ꯑꯗꯨꯒ ꯃꯣꯏꯗꯤ ꯍꯣꯏ ꯁꯤꯕꯗꯨ ꯈꯔ ꯊꯨꯏ ꯑꯗꯨꯁꯨ ꯃꯣꯏꯅ ꯄꯥꯟꯕꯁꯨ ꯈꯔ ꯊꯨꯏꯌꯦ ꯑꯗꯨꯒ ꯃꯣꯏꯅ ꯄꯥꯟꯕꯁꯨ ꯑꯃ ꯑꯅꯤꯈꯛꯇ ꯄꯥꯟꯕ ꯅꯠꯇꯦ ꯌꯥꯝ ꯌꯥꯝ ꯑꯣꯏꯅ ꯄꯥꯝꯃꯦ ꯄꯥꯜꯂꯦ ꯑꯗꯨꯒ ꯃꯣꯏꯗꯤ ꯁꯦꯟꯅꯕꯈꯣꯏꯁꯨ ꯌꯥꯝ ꯅꯨꯉꯥꯏꯌꯦ ꯍꯥꯏꯕꯗꯤ ꯃꯇꯝ ꯀꯌꯥ ꯆꯪꯗꯕꯅꯤꯅ ꯊꯥ ꯊꯥ ꯑꯅꯤ ꯑꯍꯨꯝꯗ ꯑꯗꯨꯝ ꯄꯥꯟꯕ ꯍꯧꯒꯅꯤ ꯑꯗꯨꯒ ꯑꯇꯩ ꯑꯇꯩ ꯑꯆꯧꯕ ꯑꯆꯧꯕ ꯄꯥꯟꯕꯈꯣꯏꯗꯤ ꯆꯍꯤ ꯑꯅꯤ ꯑꯍꯨꯝ ꯍꯥꯏꯔꯗꯤ ꯑꯃ ꯍꯥꯏꯔꯗꯤ ꯃꯦꯡꯒꯣꯒꯤ ꯄꯥꯟꯕꯤꯗꯤ ꯆꯍꯤ ꯃꯔꯤ ꯑꯅꯤ ꯑꯍꯨꯝ ꯑꯗꯨꯈꯛꯇꯗ ꯄꯥꯟꯕꯅꯤꯅ ꯑꯁꯤ ꯃꯔꯤ ꯃꯔꯤ ꯆꯠꯄ ꯄꯥꯝꯕꯤꯗꯤ ꯌꯥꯝ ꯍꯥꯏꯕꯗꯤ ꯑꯗꯨ ꯑꯗꯨ ꯃꯇꯝꯗ ꯌꯥꯝ ꯅꯨꯡꯉꯥꯏꯌꯦ ꯑꯗꯨꯒ ꯑꯇꯩ ꯄꯥꯝꯕꯤꯗꯤ ꯍꯣꯏ ꯃꯣꯏꯅ ꯑꯃꯔꯛ ꯑꯆꯧꯕ ꯑꯆꯧꯕ ꯄꯥꯝꯕꯤꯈꯣꯏꯗꯤ ꯑꯃꯨꯔꯛꯇ ꯁꯤꯗꯕꯅꯤ ꯑꯃꯨꯔꯛ ꯆꯍꯤ ꯃꯔꯤ ꯃꯉꯥ ꯇꯔꯥ ꯐꯥꯎꯁꯨ ꯂꯩꯌꯦ ꯈꯔ ꯈꯔꯗꯤ ꯑꯗꯨꯒ ꯑꯁꯤ ꯃꯔꯤ ꯆꯠꯄꯗꯤ ꯁꯨ ꯁꯤꯕꯁꯨ ꯈꯔ ꯊꯨꯅ ꯁꯤꯌꯦ ꯑꯗꯨꯒ ꯄꯥꯟꯕꯁꯨ ꯈꯔ ꯊꯨꯅ ꯄꯥꯜꯂꯦ ꯆꯥꯎꯕꯁꯨ ꯈꯔ ꯊꯨꯅ ꯈꯔ ꯍꯥꯏꯕꯗꯤ ꯌꯥꯝ ꯊꯨꯅ ꯆꯥꯎꯋꯦ ꯑꯇꯩꯕꯨ ꯌꯦꯡꯂꯗꯤ ꯑꯗꯨꯒ ꯑꯗꯨꯃꯛ ꯍꯥꯏꯖꯅꯤꯡꯉꯦ